ꯑꯩꯈꯣꯏꯒꯤ ꯑꯩꯈꯣꯏꯒꯤ ꯂꯝꯕꯤ ꯆꯠꯐꯝ ꯆꯠꯐꯝꯗꯗꯤ ꯑꯣꯛꯇꯣ ꯅꯠꯇꯅ ꯑꯇꯩ ꯆꯦꯟꯗꯦ ꯕꯁ ꯅꯨꯡ ꯆꯦꯟꯗꯦ ꯇ꯭ꯔꯦꯟ ꯆꯦꯟꯕ ꯂꯩꯇꯦ ꯑꯣꯛꯇꯣ ꯈꯛꯇꯅ ꯆꯦꯜꯂꯤ ꯑꯣꯛꯇꯣ ꯑꯁꯤ ꯃꯔꯛ ꯃꯔꯛꯇ ꯈꯨꯗꯣꯡꯆꯥꯗꯕ ꯐꯪꯉꯤ ꯍꯣꯏ ꯃꯔꯝ ꯌꯥꯝꯗꯕꯅ ꯌꯥꯝꯗꯕꯅ ꯃꯔꯝ ꯑꯣꯏꯔꯒ ꯌꯥꯝꯅ ꯇꯥꯡꯅ ꯆꯦꯟꯕꯅ ꯃꯔꯝ ꯑꯣꯏꯔꯒ ꯍꯦꯛꯇ ꯉꯥꯏꯅꯕ ꯈꯣꯠꯅꯕ ꯑꯩꯈꯣꯏꯅ ꯊꯕꯛ ꯑꯃ ꯆꯠꯊꯣꯛꯑꯝꯗꯥꯏꯗ ꯑꯗꯨꯒꯤ ꯗꯤꯁꯑꯦꯗꯚꯥꯟꯇꯦꯁ ꯌꯥꯝ ꯂꯩ